ꯑꯉꯥꯡꯁꯤꯡꯅ ꯃꯍꯩ ꯃꯁꯤꯡ ꯇꯝꯕ ꯇꯝꯕꯗ ꯃꯃꯥ ꯃꯄꯥꯁꯤꯡꯒꯤ ꯊꯧꯗꯥꯡ ꯀꯔꯤꯅꯣ ꯃꯁꯤ ꯇꯣꯄꯤꯛꯁꯤ ꯌꯥꯝꯅ ꯂꯨꯕ ꯑꯐꯕ ꯇꯣꯄꯤꯛꯅꯤ ꯍꯧꯖꯤꯛꯀꯥꯟꯒꯤ ꯑꯉꯥꯡꯁꯤꯡꯕꯨ ꯃꯃꯥ ꯃꯄꯥꯅ ꯇꯥꯛꯄꯤꯒꯗꯕ ꯇꯝꯕꯤꯒꯗꯕ ꯃꯌꯥꯝꯒꯤ ꯇꯣꯄꯤꯛ ꯗꯤꯁꯀꯁ ꯇꯧꯔꯤꯁꯤ ꯌꯥꯝ ꯐꯩꯌꯦ ꯑꯔꯨꯕ ꯏꯝꯄꯣꯔꯇꯦꯟꯠ ꯑꯣꯏꯕ ꯇꯣꯄꯤꯛ ꯁꯤꯅꯦ ꯄꯣꯏꯟ ꯑꯃꯅ ꯀꯔꯤꯔ ꯍꯥꯏꯔꯒ ꯄꯩꯁꯥ ꯐꯦꯃꯤꯂꯤꯗ ꯑꯥꯔꯅꯤꯡ ꯂꯩꯕꯁꯤ ꯗꯔꯀꯥꯔ ꯇꯥꯕꯅꯦ ꯑꯉꯥꯡ ꯅꯨꯄꯤ ꯐꯖꯅ ꯂꯥꯏꯔꯤꯛ ꯇꯝꯍꯟꯒꯦ ꯍꯥꯏꯔꯗꯤ ꯄꯩꯁꯥ ꯂꯩꯇ꯭ꯔꯕꯗꯤ ꯌꯥꯝ ꯋꯥꯏꯌꯦ ꯑꯗꯨꯒꯤ ꯏꯃꯥ ꯏꯄꯥꯁꯤꯡꯅ ꯐꯥꯏꯅꯦꯟꯁꯤꯌꯦꯜꯂꯤ ꯄꯩꯁꯥꯁꯤ ꯑꯥꯔꯅꯤꯡꯁꯤ ꯐꯖꯅ ꯂꯩꯕ ꯗꯔꯀꯥꯔ ꯇꯥꯏ ꯑꯗꯨꯗꯒꯤ ꯏꯃꯥ ꯏꯄꯥꯁꯤꯡꯅ ꯒꯥꯔꯖꯤꯌꯥꯟꯁꯤꯡꯅ ꯄꯦꯔꯦꯟꯁꯁꯤꯡꯅ ꯃꯃꯥꯕꯨ ꯃꯄꯥꯕꯨ ꯅꯨꯡꯁꯤꯕ ꯃꯄꯥꯁꯨ ꯃꯃꯥꯕꯨ ꯅꯨꯡꯁꯤꯕ ꯑꯉꯥꯡꯁꯤꯡꯕꯨ ꯗꯤꯁꯤꯄ꯭ꯂꯤꯟ ꯑꯐꯕ ꯗꯤꯁꯤꯄ꯭ꯂꯤꯟ ꯑꯐꯕ ꯑꯉꯥꯡꯒꯤ ꯃꯃꯥꯡꯗ ꯎꯍꯟꯕꯁꯤ ꯌꯥꯝꯅ ꯗꯔꯀꯥꯔ ꯇꯥꯕꯅꯦ ꯏꯃꯥꯒ ꯏꯄꯥꯅ ꯑꯉꯥꯡꯒꯤ ꯃꯃꯥꯡꯗꯒꯤ ꯈꯠꯅꯕ ꯆꯩꯅꯕ ꯐꯨꯅꯕ ꯇꯧꯕꯗꯣ ꯑꯉꯥꯡꯈꯣꯏꯗ ꯌꯥꯝꯅ ꯁꯣꯛꯄ ꯑꯃ ꯂꯩꯕꯅꯤ ꯃꯦꯟꯇꯦꯜꯂꯤ ꯑꯗꯨꯒꯤ ꯐꯦꯃꯤꯂꯤꯗ ꯌꯥꯝ ꯄꯤꯁꯐꯨꯜ ꯑꯣꯏꯕ ꯗꯔꯀꯥꯔ ꯇꯥꯏ ꯑꯉꯥꯡꯁꯤꯡꯕꯨ ꯃꯃꯥ ꯃꯄꯥꯅ ꯃꯇꯤꯛ ꯆꯥꯕ ꯃꯇꯝꯗ ꯂꯥꯏꯔꯤꯛ ꯄꯥꯕ ꯃꯇꯝꯗ ꯂꯥꯏꯔꯤꯛ ꯄꯥꯕ ꯒꯦꯝꯁꯀꯨꯝꯕ ꯁꯥꯟꯅꯕ ꯄꯥꯝꯂꯒꯗꯤ ꯑꯉꯥꯡꯁꯤꯡꯅ ꯒꯦꯝꯁꯀꯨꯝꯕ ꯃꯇꯝ ꯃꯇꯝꯗ ꯁꯥꯟꯅꯕ ꯑꯗꯨꯗꯒꯤ ꯃꯣꯁ ꯏꯝꯄꯣꯔꯇꯦꯟꯂꯤ ꯃꯆꯥꯁꯤꯡꯗꯣ ꯑꯉꯥꯡꯁꯤꯡꯗꯣ ꯂꯥꯏꯔꯤꯛ ꯇꯝꯂꯒꯁꯨ ꯀꯔꯤ ꯂꯥꯏꯟꯗ ꯃꯦꯗꯤꯀꯦꯜꯗ ꯄꯤ ꯆꯠꯀꯦꯔꯥ ꯅꯠꯇ꯭ꯔꯒ ꯑꯥꯔꯃꯤ ꯇꯧꯒꯦꯔ ꯅꯠꯇ꯭ꯔꯒ ꯕꯤꯖꯤꯅꯦꯁ ꯃꯦꯟ ꯕꯤꯖꯤꯅꯦꯁ ꯋꯨꯃꯦꯟ ꯇꯧꯒꯦꯔꯥ ꯍꯥꯏꯕꯗꯣ ꯃꯃꯥ ꯃꯄꯥꯁꯤꯡꯅ ꯑꯉꯥꯡꯁꯤꯡꯒꯤ ꯏꯟꯇꯔꯦꯁꯁꯨ ꯌꯦꯡꯕ ꯃꯣꯔꯦꯜꯂꯤ ꯐꯥꯏꯅꯥꯟꯁꯤꯌꯦꯜꯂꯤ ꯐꯖꯅ ꯁꯞꯄ꯭ꯣꯔꯠ ꯇꯧꯕ ꯗꯔꯀꯥꯔ ꯇꯥꯏꯌꯦ ꯑꯉꯥꯡ ꯑꯣꯏꯔꯤꯉꯩꯗꯒꯤ ꯃꯃꯥ ꯃꯄꯥꯁꯤꯡꯅ ꯃꯆꯥ ꯅꯨꯄꯤ ꯃꯆꯥ ꯅꯨꯄꯥ ꯀꯣꯏꯕꯁꯤ ꯃꯇꯤꯛ ꯆꯥꯕ ꯑꯉꯥꯡ ꯑꯣꯏꯒꯦ ꯍꯥꯏꯔꯕꯗꯤ ꯂꯥꯏꯔꯤꯛ ꯄꯥꯕꯗꯨꯗ ꯌꯥꯝ ꯄꯤ ꯀꯟꯁꯦꯟꯇ꯭ꯔꯦꯁꯟ ꯂꯩꯔꯒ ꯐꯖꯅ ꯁꯞꯄ꯭ꯣꯔꯠ ꯇꯧꯕ ꯗꯔꯀꯥꯔ ꯇꯥꯏ ꯑꯉꯥꯡꯁꯤꯡꯕꯨ ꯅꯠꯇ꯭ꯔꯒꯗꯤ ꯑꯉꯥꯡꯁꯤꯡꯗꯣ ꯉꯥꯎꯁꯤꯟꯅꯕ ꯒꯨꯂꯤ ꯆꯥꯕ ꯌꯨꯊꯛꯄ ꯑꯗꯨꯝꯕ ꯑꯔꯥꯟꯕ ꯂꯝꯕꯤꯗ ꯆꯠꯄ ꯌꯥꯝ ꯆꯠꯄ ꯌꯥꯕ ꯆꯥꯟꯁ ꯌꯥꯝ ꯂꯩꯕꯅꯦ ꯑꯉꯥꯡꯁꯤꯡꯕꯨꯗꯤ ꯂꯥꯏꯔꯤꯛꯇꯤ ꯐꯖꯅ ꯇꯝꯒꯦ ꯍꯥꯏꯔꯒꯗꯤ ꯃꯃꯥ ꯃꯄꯥꯁꯤꯡꯅ ꯏꯁꯣꯔꯕꯨ ꯀꯥꯎꯔꯣꯏꯗꯕꯅꯤ ꯏꯁꯣꯔꯉꯣꯟꯗ ꯑꯩꯒꯤ ꯃꯆꯥꯅꯨꯄꯤ ꯃꯆꯥꯅꯨꯄꯥꯒꯤꯗꯃꯛꯇꯁꯨ ꯐꯖꯅ ꯄ꯭ꯔꯊꯥꯅ ꯇꯧꯕꯤꯕ ꯗꯔꯀꯥꯔ ꯇꯥꯏ ꯑꯗꯨꯒꯤ ꯑꯉꯥꯡꯁꯤꯡꯅ ꯃꯍꯩ ꯃꯁꯤꯡ ꯇꯝꯕꯗ ꯃꯃꯥ ꯃꯄꯥꯁꯤꯡꯒꯤ ꯊꯧꯗꯥꯡꯗꯣ ꯑꯩꯅ ꯍꯧꯖꯤꯛ ꯍꯥꯏꯕ ꯄꯣꯏꯟꯁꯤꯡ ꯑꯗꯨꯅꯤ ꯃꯃꯥ ꯃꯄꯥꯁꯤꯡꯁꯨ ꯃꯆꯥꯕꯨ ꯅꯨꯡꯁꯤꯃꯟꯕꯁꯨ ꯐꯠꯇꯦ ꯑꯣꯏꯔꯒ ꯂꯥꯏꯔꯤꯛ ꯄꯥꯕ ꯇꯟꯕ ꯇꯧꯔꯛꯄ ꯆꯥꯟꯁ ꯂꯩꯌꯦ ꯏꯁꯣꯔ ꯐꯖꯅ ꯄ꯭ꯔꯊꯅꯥꯠ ꯇꯧꯕ ꯗꯔꯀꯥꯔ ꯇꯥꯏ ꯃꯃꯥ ꯃꯄꯥꯁꯤꯡꯗꯣ ꯑꯗꯒꯤ ꯑꯗꯨꯗꯒꯤ ꯗꯤꯁꯤꯄ꯭ꯂꯤꯟ ꯗꯤꯁꯤꯄ꯭ꯂꯤꯟꯁꯤ ꯇꯝꯕꯤꯒꯗꯝꯅꯤ ꯌꯨꯝꯗꯒꯤ ꯃꯃꯥ ꯃꯄꯥꯅ ꯔꯦꯁꯄꯦꯛ ꯃꯦꯟꯅꯔꯁ ꯗꯤꯁꯤꯄ꯭ꯂꯤꯟ ꯑꯁꯨꯝꯕꯁꯤꯡꯗꯣ ꯃꯃꯥ ꯃꯄꯥꯅ ꯌꯨꯝꯗꯒꯤ ꯐꯖꯅ ꯇꯝꯕꯤꯕ ꯗꯔꯀꯥꯔ ꯇꯥꯏꯌꯦ ꯌꯨꯝꯗꯒꯤ ꯗꯤꯁꯤꯄ꯭ꯂꯤꯟ ꯐꯔꯒꯗꯤ ꯃꯄꯥꯟꯗ ꯆꯠꯂꯒ ꯁ꯭ꯀꯨꯜꯗ ꯆꯠꯂꯕꯁꯨ ꯑꯉꯥꯡꯁꯤꯡꯗꯨ ꯑꯣꯖꯥ ꯐꯥꯎꯕ ꯔꯦꯁꯄꯦꯛ ꯇꯧꯕ ꯃꯇꯤꯛꯆꯥꯕ ꯑꯉꯥꯡ ꯑꯣꯏꯕ ꯉꯝꯃꯦ ꯍꯥꯏꯕ ꯍꯥꯏꯅꯤꯡꯉꯦ